ꯀꯛꯆꯤꯡ ꯖꯤꯂꯥꯒꯤ ꯇꯣꯞ ꯇꯣꯞꯄ ꯈꯨꯠꯁꯥꯂꯣꯟꯒꯤ ꯍꯩꯁꯤꯡꯕ ꯍꯥꯏꯔꯒꯗꯤ ꯃꯃꯥꯡꯉꯩ ꯑꯍꯟꯗ ꯌꯣꯠ ꯁꯥꯕ ꯑꯁꯤꯅꯤ ꯃꯃꯥꯡꯉꯩꯒꯤ ꯑꯍꯜꯁꯤꯡꯅ ꯂꯩꯕꯥꯛꯁꯤ ꯄꯤꯑꯒ ꯑꯩꯈꯣꯏ ꯂꯩꯅꯥꯡ ꯇꯥꯅ ꯐꯖꯅ ꯊꯤꯠꯂꯅꯅꯤ ꯃꯁꯤ ꯐꯖꯅ ꯊꯤꯠꯂꯕ ꯃꯇꯨꯡꯗ ꯂꯩꯁꯤꯔꯦꯝꯒꯤ ꯁꯔꯨꯛ ꯐꯪꯒꯅꯤ ꯍꯥꯏꯔꯤꯕ ꯂꯩꯁꯦꯝꯒꯤ ꯁꯔꯨꯛ ꯑꯁꯦ ꯑꯃꯨꯛ ꯐꯖꯅ ꯃꯩꯗ ꯏꯛꯄ ꯂꯣꯏꯔꯕ ꯃꯇꯨꯡꯗ ꯑꯩꯈꯣꯏꯒꯤ ꯅꯨꯡꯊꯤꯒꯤ ꯁꯔꯨꯛ ꯑꯗ ꯐꯪꯉꯛꯀꯅꯤ ꯃꯇꯧ ꯑꯁꯨꯝꯅ ꯃꯃꯥꯡꯉꯩꯒꯤ ꯑꯍꯜ ꯂꯃꯟꯉꯩꯅ ꯑꯩꯈꯣꯏꯒꯤ ꯀꯛꯆꯤꯡꯗ ꯌꯣꯠꯁꯤ ꯁꯨꯡꯉꯝꯃꯤ ꯁꯤꯗꯒꯤ ꯑꯃꯨꯛ ꯃꯈꯥ ꯇꯥꯕ ꯃꯆꯥ ꯃꯅꯥꯎꯁꯤꯡꯗ ꯍꯥꯏꯔꯤꯕ ꯌꯣꯠ ꯁꯨꯝꯕꯒꯤ ꯃꯑꯣꯡ ꯑꯁꯤ ꯃꯈꯣꯏꯅ ꯇꯥꯛꯄꯤ ꯇꯝꯕꯤꯔꯝꯗꯅ ꯁꯨꯃꯥꯏꯅ ꯍꯧꯖꯤꯛ ꯐꯥꯎꯕꯗ ꯂꯩꯔꯤ